ꯍꯜꯂꯣ ꯁꯤ ꯊꯧꯕꯥꯜꯒꯤ ꯔꯦꯁꯇ꯭ꯔꯨꯔꯦꯟꯗꯨ ꯑꯣꯏꯕꯤꯔꯕ꯭ꯔꯥ ꯑꯩ ꯐꯣꯟ ꯇꯧꯖꯔꯛꯏꯕ ꯋꯥꯡꯕꯜꯒꯤ ꯔꯤꯂꯤꯞ ꯀꯦꯝꯗꯒꯤꯅꯤ ꯉꯔꯥꯡꯗꯒꯤ ꯑꯩꯈꯣꯏ ꯆꯥꯕ ꯊꯛꯄꯒꯤꯗꯣ ꯌꯥꯗꯗꯅ ꯋꯦꯗꯔꯁꯤꯅ ꯌꯥꯗꯕꯗꯒꯤ ꯂꯧꯕ ꯂꯥꯛꯄꯗꯨ ꯅꯈꯣꯏꯗ ꯌꯥꯗ꯭ꯔꯦ ꯑꯗꯨ ꯔꯦꯁꯇ꯭ꯔꯨꯔꯦꯟꯒꯤ ꯃꯄꯨꯁꯤꯡ ꯍꯥꯏꯗꯤ ꯆꯥꯕ ꯊꯤꯟꯕꯤꯔꯛꯄ ꯌꯥꯒꯗ꯭ꯔꯥ ꯑꯗꯨ ꯑꯣꯏꯔꯒꯗꯤ ꯈꯤꯇꯪ ꯊꯨꯅ ꯂꯥꯛꯄꯤꯔꯣ ꯉꯔꯥꯡꯗꯒꯤ ꯃꯤ ꯆꯥꯗꯕ ꯌꯥꯎꯋꯤ ꯃꯤ ꯃꯁꯥ ꯉꯝꯃꯛꯇꯕ ꯌꯥꯎꯔꯛꯄ ꯌꯥꯏ ꯍꯥꯏꯅ ꯑꯩꯈꯣꯏꯅ ꯊꯥꯖꯗꯨꯅ ꯈꯤꯇꯪ ꯊꯨꯅ ꯂꯥꯛꯄꯤꯔꯛꯅꯕ ꯅꯤꯡꯁꯤꯡ ꯍꯥꯏꯖꯔꯤ